ꯑꯩꯅ ꯑꯣꯟꯂꯥꯏꯟ ꯅꯥꯏꯀꯥꯗꯒꯤ ꯃꯦꯕꯤꯂꯤꯟ ꯐꯥꯎꯟꯗꯦꯁꯟ ꯑꯃ ꯂꯧꯋꯤ ꯑꯗꯨꯒ ꯑꯩꯈꯣꯏꯅ ꯐꯥꯎꯟꯗꯦꯁꯟ ꯑꯗꯨꯒ ꯁꯦꯠ ꯑꯣꯏꯅ ꯐꯦꯁ ꯀ꯭ꯔꯤꯝ ꯗꯦ ꯑꯦꯟ ꯅꯥꯏꯠ ꯀ꯭ꯔꯤꯝ ꯑꯃꯁꯨ ꯍꯥꯞꯄꯛꯏ ꯐꯥꯎꯟꯗꯦꯁꯟ ꯑꯗꯨ ꯂꯨꯄꯥ ꯂꯤꯁꯤꯡ ꯑꯃ ꯄꯤꯕꯅꯦ ꯑꯩꯅ ꯑꯣꯐꯔꯗ ꯂꯨꯄꯥ ꯆꯥꯅꯤꯄꯥꯜꯗ ꯀꯥꯛꯍꯧꯔꯦ ꯑꯩꯅ ꯐꯥꯎꯟꯗꯦꯁꯟ ꯑꯗꯨ ꯁꯤꯖꯤꯟꯅꯕ ꯌꯥꯝꯅ ꯅꯨꯡꯉꯥꯏ ꯑꯩꯒꯤ ꯃꯥꯏꯗ ꯂꯩꯕ ꯏꯁꯀꯥꯔ ꯗꯥꯔꯛ ꯏꯁꯄꯣꯠ ꯑꯁꯤꯅ ꯆꯤꯡꯕ ꯀꯣꯚꯔ ꯇꯧꯕ ꯉꯝꯃꯤ ꯐꯦꯁ ꯀ꯭ꯔꯤꯝ ꯍꯥꯞꯄꯛꯄꯗꯨꯁꯨ ꯅꯨꯡꯉꯥꯏ ꯑꯦꯁ ꯄꯤ ꯑꯦꯐ ꯇ꯭ꯋꯦꯟꯇꯤꯁꯨ ꯌꯥꯎꯋꯤ ꯑꯗꯨꯒ ꯁꯤꯖꯤꯟꯅꯕꯁꯨ ꯌꯥꯝꯅ ꯅꯨꯡꯉꯥꯏ ꯅꯥꯏꯠ ꯀ꯭ꯔꯤꯝꯗꯨꯁꯨꯨ ꯌꯥꯝꯅ ꯅꯨꯡꯉꯥꯏ ꯑꯩꯉꯣꯟꯗ ꯌꯥꯝꯅ ꯆꯥꯟꯅꯩ ꯏꯁꯀꯤꯟꯁꯨ ꯒ꯭ꯂꯣ ꯇꯧꯍꯜꯂꯤ